ꯀꯔꯤ ꯃꯔꯝꯒꯤ ꯑꯩꯅ ꯕꯥꯔꯠ ꯋꯥꯁꯤꯡ ꯍꯥꯏꯕꯗꯤ ꯅꯨꯡꯇꯤꯒꯤ ꯑꯩꯅ ꯎꯆꯦꯛꯁꯤ ꯌꯦꯡꯕꯒꯤ ꯃꯔꯝ ꯑꯁꯤꯗꯤ ꯎꯆꯦꯛ ꯑꯁꯤ ꯍꯥꯏꯕꯁꯤ ꯑꯩꯈꯣꯏ ꯅꯦꯆꯔꯗ ꯌꯥꯝꯅ ꯇꯁ ꯇꯧꯕ ꯑꯗꯨꯒꯨꯝꯂꯕ ꯎꯆꯦꯛ ꯅꯦꯆꯔꯁꯤꯗ ꯎꯆꯦꯛ ꯂꯩꯇ꯭ꯔꯗꯤ ꯀꯔꯤꯁꯨ ꯑꯩꯈꯣꯏ ꯍꯤꯡꯕꯗ ꯑꯩꯈꯣꯏꯒꯤ ꯋꯥꯈꯜꯗ ꯅꯨꯡꯉꯥꯏꯕ ꯑꯁꯤ ꯀꯔꯤ ꯀꯩꯗꯧꯉꯩꯗꯁꯨ ꯄꯣꯛꯑꯣꯏ ꯎꯆꯦꯛ ꯌꯦꯡꯕꯁꯦ ꯑꯩꯅ ꯏꯕꯤꯅꯤꯡ ꯈꯨꯗꯤꯡꯒꯤ ꯑꯩꯅ ꯑꯩꯈꯣꯏꯒꯤ ꯊꯣꯡꯅꯥꯎꯗ ꯊꯣꯛꯂꯒ ꯌꯦꯡꯉꯤ ꯈꯨꯅꯨ ꯑꯃ ꯍꯦꯛ ꯍꯦꯛ ꯄꯥꯏꯔꯒ ꯑꯩꯒꯤ ꯃꯅꯥꯛꯇ ꯑꯩꯈꯣꯏꯒꯤ ꯎꯄꯥꯝꯕꯤ ꯑꯃꯗ ꯂꯥꯛꯏ ꯃꯥꯁꯤ ꯍꯦꯛ ꯍꯦꯛ ꯇꯣꯡꯂꯒ ꯃꯥꯁꯤ ꯈꯣꯡꯉꯤ ꯈꯣꯡꯕ ꯃꯇꯝꯗ ꯑꯩꯅ ꯑꯗꯨꯝ ꯃꯥꯒꯤ ꯈꯣꯡꯕꯁꯤ ꯇꯥꯖꯔꯒ ꯑꯩꯒꯤ ꯋꯥꯈꯟꯗ ꯅꯨꯡꯉꯥꯏꯖꯕ ꯃꯪꯂꯥꯟꯗ ꯌꯥꯝꯅ ꯍꯔꯥꯎꯕ ꯄꯣꯛꯄ ꯑꯗꯨꯒꯨꯝꯕ ꯋꯥꯈꯜꯁꯤ ꯂꯩꯖꯩ ꯃꯉꯣꯟꯗ ꯑꯩꯈꯣꯏ ꯃꯅꯤꯄꯨꯔꯁꯤꯗꯁꯨ ꯌꯥꯝꯅ ꯄꯣꯄꯨꯂꯔ ꯑꯣꯏꯕ ꯑꯩꯈꯣꯏꯒꯤ ꯄꯤꯖꯟ ꯍꯥꯏꯔꯒ ꯂꯝ ꯈꯨꯅꯨ ꯑꯁꯤ ꯌꯥꯝꯅ ꯅꯨꯡꯁꯤꯕꯅꯤ ꯃꯥꯅ ꯑꯩꯈꯣꯏ ꯅꯣꯡꯁꯥꯕ ꯃꯇꯝꯗ ꯀꯔꯤꯒꯨꯝꯕ ꯃꯥꯅ ꯈꯣꯡꯂꯛꯄꯁꯤ ꯌꯥꯝꯅ ꯋꯥꯈꯜꯗ ꯅꯨꯡꯉꯥꯏꯕ ꯄꯣꯛꯍꯜꯂꯤ ꯑꯃꯁꯨꯡ ꯍꯔꯥꯎꯕ ꯄꯣꯛꯍꯜꯂꯤ